ꯑꯐꯕ ꯁꯥꯇ꯭ꯔ ꯑꯃ ꯄꯨꯊꯣꯛꯀꯦ ꯍꯥꯏꯕ ꯇꯥꯔꯒꯗꯤ ꯑꯩꯒꯤ ꯑꯣꯏꯔꯤꯕ ꯁꯥꯇ꯭ꯔ ꯑꯗꯣ ꯑꯩ ꯃꯁꯛ ꯃꯨꯟꯅ ꯈꯪꯕ ꯑꯃꯗꯤ ꯄꯦꯔꯦꯟꯁꯁꯤꯡꯒ ꯑꯩꯒ ꯌꯥꯝꯅ ꯇꯣꯏꯅ ꯎꯅꯕ ꯁꯥꯇ꯭ꯔꯒꯤ ꯑꯁꯣꯏꯕ ꯃꯥꯅ ꯂꯥꯏꯔꯤꯛ ꯄꯥꯅꯤꯡꯗ꯭ꯔꯤꯗꯨ ꯀꯔꯤ ꯃꯔꯝꯒꯤ ꯄꯥꯅꯤꯡꯗ꯭ꯔꯤꯅꯣ ꯃꯥ ꯃꯁꯥ ꯅꯥꯕ꯭ꯔꯥ ꯅꯠꯇ꯭ꯔꯒ ꯃꯥꯒꯤ ꯀꯔꯤ ꯋꯥꯠꯄꯅꯅꯣ ꯍꯥꯏꯕꯅꯆꯤꯡꯕ ꯃꯥ ꯌꯥꯝꯅ ꯇꯣꯏꯅ ꯏꯟꯐꯣꯔꯃꯦꯁꯟ ꯄꯦꯔꯦꯟꯁꯁꯤꯡꯒ ꯇꯥꯟꯅꯕ ꯑꯃ ꯗꯔꯀꯥꯔ ꯑꯣꯏ